ꯑꯩꯅ ꯍꯧꯖꯤꯛꯐꯥꯎꯕꯗ ꯃꯅꯤꯄꯨꯔꯤꯗꯒꯤ ꯕꯦꯡꯒꯣꯂꯤ ꯃꯌꯦꯛꯇꯒꯤ ꯃꯩꯇꯩꯃꯌꯦꯛ ꯃꯅꯤꯄꯨꯔꯤꯗ ꯍꯟꯗꯣꯛꯄ ꯌꯥꯎꯈ꯭ꯔꯦ ꯁꯤꯒꯤ ꯑꯦꯛꯁꯄꯤꯔꯤꯌꯦꯟꯁꯁꯤꯅ ꯑꯩꯈꯣꯏ ꯕꯕꯥ ꯑꯣꯖꯥ ꯑꯣꯏꯕ ꯃꯇꯝꯗ ꯃꯥꯗꯤ ꯕꯦꯡꯒꯣꯂꯤ ꯉꯥꯛꯇ ꯑꯣꯏꯅ ꯕꯦꯡꯒꯣꯂꯤ ꯉꯥꯛꯇ ꯑꯣꯏꯅ ꯁꯤꯖꯤꯟꯅꯩ ꯏꯕ ꯑꯗꯒꯤ ꯃꯥꯅ ꯂꯥꯏꯔꯤꯛ ꯑꯃ ꯄꯥꯕ ꯑꯣꯏꯔꯒꯁꯨ ꯕꯦꯡꯒꯣꯂꯤ ꯂꯥꯏꯔꯤꯛꯒꯨꯝꯕ ꯄꯥꯏ ꯑꯗꯣ ꯃꯩꯇꯩꯃꯌꯦꯛ ꯃꯅꯤꯄꯨꯔꯤꯒꯤ ꯂꯥꯏꯔꯤꯛꯁꯦ ꯃꯥ ꯄꯥꯕ ꯍꯩꯇꯦ ꯑꯗꯨꯒ ꯃꯩꯇꯩꯃꯌꯦꯛꯁꯦ ꯏꯕ ꯍꯩꯇꯦ ꯑꯗꯨꯗꯨꯅ ꯕꯦꯡꯒꯣꯂꯤꯗꯒꯤ ꯑꯩꯅ ꯃꯅꯤꯄꯨꯔꯤꯗ ꯇ꯭ꯔꯥꯟꯁꯂꯦꯠ ꯇꯧꯕꯒꯤ ꯊꯕꯛꯁꯤꯅ ꯑꯁꯨꯝ ꯇꯧꯔꯦ ꯑꯗꯨꯝ ꯑꯌꯥꯝꯕ ꯃꯥꯒꯤ ꯀꯣꯏꯁꯟ ꯏꯕ ꯃꯥꯅ ꯕꯦꯡꯒꯣꯂꯤꯗ ꯏꯔꯛꯑꯒ ꯑꯩꯅ ꯃꯅꯤꯄꯨꯔꯤꯗ ꯇ꯭ꯔꯥꯟꯁꯂꯦꯠ ꯇꯧꯕ ꯑꯗꯨꯃꯥꯏꯅ ꯑꯗꯨꯝ ꯇꯧꯔꯦ ꯑꯗꯨ ꯄꯩꯈꯥꯒꯤ ꯑꯦꯟꯁꯔ ꯄꯦꯄꯔ ꯆꯦꯛ ꯇꯧꯕ ꯃꯇꯝꯗꯁꯨ ꯃꯥꯅ ꯕꯦꯡꯒꯣꯂꯤꯗ ꯁꯥꯇ꯭ꯔꯒꯩꯅ ꯃꯅꯤꯄꯨꯔꯤꯗ ꯏꯔꯛꯄꯗꯣ ꯑꯩꯅ ꯑꯃꯨꯛꯀ ꯄꯥꯔꯒ ꯃꯥꯅ ꯇꯥꯔꯒ ꯑꯗꯨꯃꯥꯏꯅ ꯃꯥꯛ ꯄꯤꯕ ꯁꯨꯃꯥꯏꯅ ꯇ꯭ꯔꯥꯟꯁꯂꯦꯠ ꯇꯧꯋꯤ